ꯑꯩꯍꯥꯛꯅꯥ ꯑꯇꯣꯞꯄ ꯒ꯭ꯔꯍꯗ ꯊꯋꯥꯏ ꯄꯥꯟꯕ ꯖꯤꯕ ꯂꯩꯔꯝꯒꯅꯤ ꯍꯥꯏꯕꯁꯤ ꯊꯥꯖꯗꯦ ꯑꯗꯨꯒ ꯃꯥꯔꯆ ꯒ꯭ꯔꯍꯗ ꯖꯤꯕ ꯄꯥꯟꯕ ꯈꯔ ꯂꯩꯔꯝꯒꯗ꯭ꯔꯥ ꯍꯥꯏꯕꯒꯤ ꯆꯤꯡꯅꯕ ꯂꯩ ꯍꯥꯏꯕꯁꯤ ꯆꯞ ꯆꯥꯅ ꯈꯪꯗꯕ ꯚꯥꯞꯅ ꯁꯥꯖꯤꯟꯕ ꯊꯥꯖꯕ ꯋꯥꯐꯝ ꯊꯤꯑꯣꯔꯤ ꯑꯣꯏꯒꯅꯤ ꯍꯥꯏꯅ ꯈꯜꯂꯤ